ꯍꯦꯜꯂꯣ ꯑꯣ ꯑꯩ ꯉꯁꯥꯏ ꯐꯣꯟ ꯇꯧꯖꯔꯛꯑꯝꯕꯅꯦ ꯑꯣ ꯀꯩꯅꯣꯅꯦ ꯁꯤ ꯉꯥꯒꯤ ꯀꯩꯅꯣ ꯑꯣꯏꯔꯕ꯭ꯔꯣ ꯑꯣ ꯑꯗꯨ ꯁꯣꯝꯒꯤꯁꯦ ꯉꯥꯗꯤ ꯉꯥꯁꯦ ꯀꯩꯀꯩ ꯉꯥ ꯐꯪꯒꯦ ꯁꯣꯝꯒꯤꯗ

ꯑꯣ ꯑꯩꯁꯦ ꯉꯥꯁꯦ ꯈꯔ ꯌꯥꯝ ꯂꯧꯒꯗꯕ ꯑꯗꯨ ꯉꯥꯗꯣ ꯀꯩꯅꯣ ꯇꯧꯕꯅꯦ ꯑꯩꯈꯣꯏꯒꯤ ꯀꯌꯥꯝ ꯀꯤꯂꯣ ꯀꯌꯥꯝꯃꯨꯛ ꯇꯥꯕ ꯌꯥꯎꯔꯒꯦ ꯀꯃꯥꯏꯅ ꯇꯧꯒꯦ ꯍꯥꯏꯕꯗꯣ ꯍꯥꯏꯐꯦꯠ ꯍꯥꯏꯕꯤꯌꯨ ꯑꯣ ꯑꯩꯈꯣꯏꯒꯤ ꯉꯥꯁꯦ ꯀꯩꯅꯣꯗ ꯐꯪꯒꯗ꯭ꯔꯥ ꯑꯩꯈꯣꯏ ꯉꯥ ꯉꯥꯔꯤ ꯁꯦꯝꯕ ꯌꯥꯕ ꯉꯥꯒꯨꯝꯕ ꯑꯗꯒꯤ

ꯑꯣ ꯑꯗꯣ ꯑꯩꯒꯤꯁꯦ ꯉꯥꯁꯤ ꯈꯔ ꯌꯥꯝꯅꯁꯨ ꯂꯧꯒꯗꯕ ꯑꯗꯣ ꯉꯥꯗꯣ ꯃꯌꯥꯝꯃ ꯂꯧꯕꯒꯤ ꯁꯨꯝ ꯗꯤꯁꯀꯥꯎꯟ ꯈꯔ ꯇꯧꯕꯤꯒꯗ꯭ꯔꯥ ꯑꯣ

ꯑꯣ ꯑꯣ ꯉꯥꯁꯤ ꯍꯣꯏ ꯑꯗꯣ ꯉꯥꯁꯤ ꯌꯣꯛꯄ ꯌꯥꯕ ꯉꯥ ꯃꯆꯥꯁꯨ ꯂꯩꯖꯩꯀꯣ ꯁꯣꯝꯗ

ꯑꯣ ꯌꯥꯝ ꯅꯨꯡꯉꯥꯏꯖꯔꯦ ꯑꯗꯨꯗꯤ ꯑꯩ ꯂꯧꯕ ꯂꯥꯛꯆꯔꯒꯦ ꯑꯗꯣ ꯑꯌꯨꯛ ꯑꯌꯨꯛꯇ ꯑꯗꯨꯝ ꯐꯪꯒꯗꯕ ꯅꯠꯇ꯭ꯔꯣ

ꯑꯣ ꯑꯁ ꯌꯥꯝ ꯅꯨꯡꯉꯥꯏꯖꯔꯦ ꯑꯗꯨꯗꯤ ꯍꯧꯖꯤꯛꯁꯦ ꯑꯗꯨꯝ ꯃꯣꯔꯅꯤꯡ ꯆꯤꯡꯉꯤꯕꯅꯤꯅ ꯑꯌꯨꯛ ꯆꯤꯡꯕꯒꯤꯕꯅꯤꯅ ꯑꯩ ꯑꯗꯨꯝ ꯂꯥꯛꯆꯔꯒꯦ ꯑꯗꯨꯒ ꯑꯩ ꯂꯧꯖꯔꯒꯦ